ꯏꯟ ꯑꯦꯟ ꯑꯥꯎꯠ ꯔꯦꯁꯇꯨꯔꯦꯟ ꯑꯣꯏꯕꯤꯔꯕꯣ ꯍꯧꯖꯤꯛꯁꯦ ꯅꯣꯡꯁꯨ ꯀꯟꯅ ꯆꯨꯕꯁꯤꯗ ꯑꯩꯗꯣ ꯇ꯭ꯔꯦꯟ ꯏꯁꯇꯦꯁꯟꯗ ꯂꯩꯕ ꯏꯃꯥꯟꯅꯕꯒꯩꯁꯨ ꯂꯥꯛꯑꯅꯤꯅ ꯂꯩꯕꯒꯤ ꯉꯥꯏꯔ ꯂꯩꯔꯦ ꯑꯩꯗꯣ ꯑꯆꯥꯄꯣꯠꯁꯤ ꯍꯧꯖꯤꯛ ꯑꯣꯔꯗꯔ ꯇꯧꯔꯒ ꯗꯤꯂꯤꯚꯔꯤ ꯇꯧꯕꯤꯔꯛꯄ ꯌꯥꯒꯗ꯭ꯔꯥ ꯑꯗꯨ ꯗꯤꯂꯤꯚꯔꯤ ꯆꯥꯔꯖꯁꯦ ꯀꯌꯥꯃꯨꯛ ꯑꯣꯏꯅꯤ ꯄꯣꯠ ꯆꯩ ꯂꯨꯄꯥ ꯀꯌꯥꯃꯨꯛꯀꯤ ꯂꯧꯔꯒꯗꯤ ꯐ꯭ꯔꯤ ꯑꯣꯏꯕ ꯌꯥꯗꯣꯏꯅꯣ ꯗꯤꯁꯀꯥꯎꯟ ꯀꯩꯀꯥꯒꯗꯤ ꯀꯩꯝꯇ ꯂꯩꯔꯣꯏꯗ꯭ꯔꯥ ꯍꯣꯏ ꯌꯥꯝ ꯅꯨꯡꯉꯥꯏꯖꯔꯦ ꯑꯗꯨꯗꯤ